ꯚꯥꯔꯠꯀꯤ ꯆꯠꯊꯣꯛ ꯆꯠꯁꯤꯟ ꯑꯁꯤ ꯍꯥꯟꯅꯒ ꯍꯧꯖꯤꯛꯀ ꯌꯥꯝꯅ ꯈꯦꯠꯅꯩ ꯍꯥꯟꯅꯗꯤ ꯂꯝꯕꯤ ꯊꯣꯡ ꯐꯠꯇꯕꯅ ꯃꯔꯝ ꯑꯣꯏꯔꯒꯀꯣ ꯌꯥꯝꯅ ꯑꯋꯥꯕ ꯊꯦꯡꯅꯩ ꯑꯩꯈꯣꯏꯅ ꯃꯐꯝ ꯑꯃꯗꯒꯤ ꯃꯐꯝ ꯑꯃꯗ ꯆꯠꯄ ꯃꯇꯝꯗ ꯂꯝꯕꯤ ꯊꯣꯡ ꯅꯥꯇꯩ ꯆꯥꯗꯕꯅ ꯑꯋꯥꯕ ꯀꯌꯥ ꯑꯃꯔꯣꯝ ꯊꯦꯡꯅꯩ ꯈꯨꯗꯝ ꯑꯣꯏꯅꯀꯣ ꯍꯥꯔꯕ ꯈꯨꯗꯝ ꯈꯨꯗꯝ ꯑꯣꯏꯅ ꯍꯥꯏꯔꯕꯗ ꯑꯩꯈꯣꯏ ꯃꯅꯤꯄꯨꯔꯗ ꯂꯩꯕ ꯃꯇꯝꯗ ꯑꯇꯣꯞꯄ ꯂꯝꯗ ꯆꯠꯀꯦ ꯇꯧꯕꯗ ꯇ꯭ꯔꯦꯟ ꯂꯩꯇꯕꯅꯤꯅꯀꯣ ꯌꯥꯝꯅ ꯋꯥꯏ ꯕꯁꯇ ꯆꯠꯄ ꯅꯠꯇ꯭ꯔꯒ ꯑꯦꯔꯣꯄ꯭ꯂꯦꯟ ꯑꯦꯔꯣꯄ꯭ꯂꯦꯟꯗ ꯆꯠꯄ ꯑꯗꯨꯕꯨ ꯑꯩꯈꯣꯏꯗꯤ ꯑꯩꯈꯣꯏꯗꯤ ꯄꯩꯁꯥ ꯄꯥꯏꯗꯕ ꯑꯣꯏꯕꯅꯤꯅ ꯑꯦꯔꯣꯄ꯭ꯂꯦꯟ ꯑꯦꯔꯣꯄ꯭ꯂꯦꯟꯗ ꯆꯠꯄ ꯉꯝꯖꯗꯦꯀꯣ ꯕꯁꯇꯥ ꯅꯠꯇꯔꯒ ꯋꯤꯡꯒꯔꯗ ꯗꯤꯃꯥꯄꯨꯔ ꯐꯥꯎꯕ ꯅꯠꯇ꯭ꯔꯒ ꯒꯨꯋꯥꯍꯥꯇꯤ ꯐꯥꯎꯕ ꯆꯠꯄꯗ ꯑꯩꯈꯣꯏꯅ ꯆꯠꯅꯤꯡꯕ ꯃꯐꯝ ꯑꯗꯨꯒꯤ ꯇ꯭ꯔꯦꯟꯗ ꯇꯣꯡꯂꯒ ꯆꯠꯂꯤ